ꯑꯩꯅ ꯕꯦꯡꯒꯤ ꯃꯇꯥꯡꯗ ꯌꯥꯝꯅ ꯅꯨꯉꯥꯏꯇꯕ ꯑꯩꯉꯣꯟꯗ ꯋꯥꯕ ꯑꯃ ꯊꯦꯡꯅꯈꯤꯑꯦ ꯊꯦꯡꯅꯈꯤꯕ ꯍꯥꯏꯕꯁꯤ ꯌꯥꯝꯅ ꯅꯨꯉꯥꯏꯈꯤꯗ꯭ꯔꯦ ꯌꯥꯝꯅ ꯃꯇꯝꯁꯨ ꯆꯪꯉꯒ ꯀꯥꯅꯅꯕꯁꯨ ꯏꯐꯪ ꯐꯪꯉꯛꯇꯕ ꯑꯩꯉꯣꯟꯗ ꯌꯥꯝ ꯋꯥꯕ ꯑꯣꯏꯈ꯭ꯔꯦ ꯍꯥꯏꯕꯗꯤ ꯕꯦꯡꯁꯦ ꯕꯦꯡ ꯍꯥꯏ ꯃꯅꯤꯄꯨꯔ ꯔꯨꯔꯦꯜ ꯕꯦꯡ ꯑꯦꯝ ꯑꯥꯔ ꯕꯤ ꯍꯥꯏꯕ ꯇꯥꯔꯦꯀꯣ ꯁꯤꯁꯤꯒꯤ ꯑꯩꯅ ꯑꯦꯛꯀꯥꯎꯟ ꯑꯃ ꯍꯥꯡꯖꯕꯅꯦꯕ ꯑꯦꯛꯀꯥꯎꯟ ꯍꯥꯡꯕꯁꯤꯗ ꯑꯦꯛꯀꯥꯎꯟ ꯍꯥꯡꯉꯒ ꯑꯩꯅ ꯁꯤꯖꯤꯟꯅꯕ ꯃꯇꯝꯗ ꯑꯩꯈꯣꯏꯅ ꯖꯣꯞ ꯀꯥꯗ ꯀꯩꯀꯥꯗ ꯍꯥꯞꯄꯒ ꯁꯤꯖꯤꯟꯅꯩ ꯑꯗꯨ ꯄꯩꯁꯥꯁꯦ ꯁꯨꯡꯆꯪ ꯆꯪꯉꯛꯇꯕ ꯀꯥꯞꯇꯤ ꯑꯗꯨꯝ ꯀꯥꯞꯈꯤꯕ ꯑꯗꯨꯒ ꯄꯪꯀꯥꯞ ꯀꯥꯞꯄꯦ ꯀꯥꯞꯄꯦ ꯀꯥꯞꯄꯦꯅ ꯑꯗꯨꯝ ꯍꯥꯏꯔꯒ ꯄꯩꯁꯥꯁꯤꯅ ꯑꯦꯛꯀꯥꯎꯟꯗ ꯁꯨꯡꯌꯧ ꯌꯧꯔꯛꯇꯕ ꯑꯃ ꯑꯣꯏꯑꯦꯕ ꯑꯗꯨꯗ ꯑꯩꯅ ꯀꯃꯥꯏꯅ ꯇꯧꯔꯤꯅꯣ ꯁꯤꯕꯨ ꯍꯥꯏꯅ ꯁꯨꯝ ꯑꯩꯅ ꯊꯤꯒꯠꯆꯔꯨꯕ ꯃꯇꯝꯗ ꯕꯦꯡꯗ ꯆꯠꯂꯣ ꯕꯦꯡꯗ ꯆꯠꯂ ꯃꯇꯝꯗ ꯈꯪꯉꯛꯀꯅꯤ ꯀꯥꯏꯅ ꯃꯤꯅ ꯑꯗꯨꯝ ꯍꯥꯏꯔꯛꯑꯦ ꯑꯗꯩ ꯑꯩꯁꯦ ꯕꯦꯡꯗ ꯆꯠꯂꯦ ꯕꯦꯡꯗ ꯆꯠꯄꯗꯒꯤꯗꯤ ꯀ꯭ꯋꯨꯁꯤꯅ ꯁꯥꯡꯕꯒꯤ ꯆꯥꯡꯁꯦ ꯌꯥꯝꯅ ꯁꯥꯡ ꯂꯩꯔꯃꯃꯦ ꯆꯦ ꯆꯥꯡ ꯊꯥꯖꯟꯕ ꯈꯣꯠꯆꯟꯕ ꯑꯩ ꯅꯪꯗꯧꯗ ꯌꯥꯝ ꯃꯥꯜꯂꯛꯇ꯭ꯔꯦꯕꯀꯣ ꯑꯗꯨꯗꯩꯗꯤ ꯑꯩꯁꯦ ꯁꯥꯡꯉꯁꯨ ꯁꯥꯡꯅ ꯂꯦꯞꯄꯒꯦꯅ ꯑꯩꯁꯦ ꯑꯍꯥꯟꯕ ꯆꯠꯄ ꯅꯨꯃꯤꯠꯇ ꯂꯦꯡꯕ ꯀꯥꯟꯗ ꯑꯃꯨꯛ ꯑꯩ ꯀ꯭ꯋꯨ ꯃꯇꯝꯁꯦ ꯌꯧꯔꯒ ꯀꯥꯟꯗ ꯕꯦꯡ ꯃꯇꯝ ꯂꯣꯏꯁꯤꯟꯈꯤꯗꯅ ꯑꯃꯨꯛ ꯊꯤꯡꯈꯔꯦꯕ ꯍꯌꯦꯡ ꯂꯥꯛꯑꯣ ꯑꯃꯨꯛ ꯍꯥꯏꯔꯛꯑꯦꯀꯣ ꯑꯩꯁꯦ ꯑꯃꯨꯛ ꯍꯜꯂꯒ ꯂꯥꯛꯑꯦ ꯁꯥꯎꯗꯤ ꯁꯥꯎꯅꯤꯡꯉꯦ ꯁꯥꯎꯅꯤꯡꯉꯁꯨ ꯆꯠꯇꯕꯗꯤ ꯌꯥꯗꯕꯅꯤꯅ ꯅꯣꯡꯉꯥꯜꯂꯒ ꯑꯃꯨꯛ ꯆꯠꯂꯦ ꯉꯟꯅ ꯆꯠꯂꯦ ꯑꯗꯨꯗꯗꯤ ꯑꯩꯁꯦ ꯀ꯭ꯋꯨꯁꯦ ꯂꯦꯡꯅꯕꯒꯤ ꯗꯅꯛꯇ ꯉꯟꯅ ꯆꯠꯄ ꯃꯇꯝꯗ ꯉꯅꯅ ꯀ꯭ꯋꯨꯁꯦ ꯂꯦꯡꯉꯦ ꯂꯦꯡꯕ ꯃꯇꯝꯗꯒꯤꯗꯤ ꯑꯃꯨꯛ ꯑꯩꯒꯤ ꯀ꯭ꯋꯨ ꯃꯇꯝꯁꯦ ꯌꯧꯔꯛꯑꯒ ꯑꯩꯁꯦ ꯑꯃꯨꯛ ꯆꯪꯉꯦ ꯆꯪꯉ ꯀꯥꯟꯗ ꯑꯃꯨꯛ ꯁꯤ ꯑꯃꯨꯛ ꯇꯧ ꯁꯤ ꯑꯃꯨꯛ ꯇꯧ ꯑꯗꯨꯝ ꯆꯦꯟꯅ ꯑꯃꯗ ꯑꯃꯨꯛ ꯑꯃꯗ ꯑꯃꯨꯛ ꯏꯟꯊꯣꯛ ꯏꯟꯁꯤꯟ ꯇꯧꯔꯒ ꯃꯣꯏꯁꯦ ꯑꯗꯨꯝ ꯂꯩꯔꯦ ꯑꯗꯨꯃꯥꯏꯅ ꯇꯧꯔ ꯃꯇꯝꯁꯦ ꯌꯥꯝ ꯁꯥꯡꯅ ꯆꯪꯈꯤꯑꯦ ꯑꯩꯉꯣꯟꯗ ꯑꯗꯨꯒ ꯂꯥꯁꯇꯗꯤ ꯌꯥꯔꯛꯈꯤꯑꯦ ꯌꯥꯕꯕꯨꯗꯤ ꯀꯩꯁꯨ ꯑꯣꯏꯔꯝꯗꯦ ꯀꯦ ꯋꯥꯏ ꯁꯤ ꯇꯧꯗꯕꯒꯤ ꯑꯣꯏ ꯂꯩꯔꯝꯃꯦ ꯑꯗꯨꯃꯥꯏꯅ ꯇꯧꯔꯒ ꯑꯩꯁꯦ ꯀꯦ ꯋꯥꯏ ꯁꯤ ꯇꯧꯔꯛꯑꯒ ꯌꯥꯗꯤ ꯌꯥꯔꯛꯈꯤꯌꯦ ꯑꯗꯣ ꯈꯨꯗꯣꯡ ꯆꯥꯗꯕ ꯍꯥꯏꯁꯦ ꯑꯁ ꯌꯥꯝ ꯋꯥꯅ ꯊꯦꯡꯅꯈ꯭ꯔꯦ ꯆꯠꯄꯒꯤ ꯑꯋꯥꯕ ꯆꯦꯆꯥꯡ ꯑꯃꯨꯛ ꯁꯤ ꯁꯨꯗꯦꯒ ꯁꯤ ꯍꯥꯞꯄꯨꯒ ꯁꯤ ꯍꯥꯞꯄꯨꯒ ꯑꯗꯨꯝ ꯇꯧꯗꯅ ꯏꯟꯊꯣꯛ ꯏꯟꯁꯤꯟ ꯑꯃꯗꯃꯨꯛ ꯏꯟꯁꯤꯟ ꯑꯃꯗꯃꯨꯛ ꯏꯟꯁꯤꯟ ꯀ꯭ꯋꯨ ꯂꯦꯞꯄꯒꯤ ꯑꯋꯥꯕ ꯑꯁ ꯅꯨꯃꯤꯠ ꯅꯤꯅꯤ ꯍꯨꯝꯅꯤ ꯆꯪꯉꯒ ꯑꯃꯨꯛ ꯐꯪꯍꯧꯗꯕ ꯕꯦꯡ ꯃꯇꯝ ꯂꯣꯏꯈꯤꯕ ꯑꯁꯨꯃꯥꯏꯅ ꯌꯥꯝꯅ ꯋꯥꯕ ꯑꯃ ꯊꯦꯡꯅꯈꯤꯑꯦ ꯑꯗꯨꯅ ꯃꯌꯥꯝꯗꯁꯨ ꯁꯦꯌ꯭ꯔ ꯇꯧꯕꯤꯌꯨ ꯍꯥꯏꯔꯗꯤ ꯑꯁꯨꯃꯥꯏꯅ ꯇꯧꯔꯒ ꯇꯧꯕꯁꯦ ꯌꯥꯝ ꯉꯟꯅ ꯍꯧꯒꯠꯂꯒ ꯆꯠꯂꯒ ꯉꯥꯏꯕꯒꯤ ꯐꯤꯚꯝꯗ ꯇꯧꯔꯒ ꯗꯨꯃꯥꯏꯅ ꯇꯧꯔꯒ ꯌꯥꯔꯛꯈꯤꯑꯦ ꯑꯗꯨꯃꯥꯏꯟꯅ ꯇꯧꯔꯒ ꯃꯌꯥꯝꯁꯨ ꯑꯗꯨꯝ ꯈꯔ ꯉꯟꯅ ꯆꯠꯂꯒ ꯆꯦꯆꯥꯡ ꯁꯨꯅ ꯄꯨꯕꯤꯔꯣ ꯑꯗꯨꯃꯥꯏꯅ ꯇꯧꯔꯒ ꯆꯠꯂꯒ ꯑꯣꯏꯅ ꯇꯧꯔꯣ ꯑꯗꯨꯃꯥꯏꯅ ꯑꯩꯉꯣꯟꯗ ꯅꯨꯉꯥꯏꯇꯕ ꯊꯧꯗꯣꯛꯁꯤ ꯊꯦꯡꯅꯈꯤ